ꯍꯂꯣ ꯍꯣꯔꯦꯟ ꯂꯤꯀꯣꯟ ꯁꯥꯟꯅꯕꯁꯤꯕꯨ ꯀꯃꯥꯏꯅ ꯇꯧꯁꯦ ꯍꯥꯏꯕꯅꯣ ꯆꯠꯄꯗꯣ

ꯑꯣꯏꯅꯥꯝꯒꯤ ꯀꯩꯅꯣ ꯍꯥꯏ ꯁ꯭ꯀꯨꯜ ꯂꯝꯄꯥꯛ ꯑꯃ ꯂꯩꯕꯗꯣ ꯑꯗꯨꯗ ꯑꯗꯨꯗ ꯁꯥꯟꯅꯅꯤ ꯍꯥꯏꯅꯦ ꯂꯝꯄꯥꯛꯇꯨꯗ

ꯑꯥ ꯑꯣꯏꯅꯥꯝ ꯃꯆꯥ ꯉꯥꯛꯇ ꯑꯣꯏꯔꯃꯥꯜꯂꯦ ꯑꯌꯥꯝꯕ ꯑꯥ ꯌꯥꯎꯗꯕ ꯃꯥꯜꯂꯤ ꯑꯗꯣ ꯂꯤꯀꯣꯟ ꯁꯥꯟꯅꯕꯁꯦ ꯑꯃꯨꯛ ꯐꯥꯎ ꯌꯦꯡꯗ꯭ꯔꯤ ꯁꯥꯟꯁꯨ ꯁꯥꯟꯅꯗꯦ ꯑꯗꯣ ꯀꯃꯥꯏꯅ ꯇꯧꯕꯖꯥꯠꯅꯣ ꯃꯣꯏꯁꯤꯕꯣ

ꯑꯥ

ꯑꯗꯣ ꯆꯠꯄꯗꯤ ꯍꯣꯔꯦꯟ ꯄꯨꯡ ꯀꯌꯥ ꯑꯗ꯭ꯋꯥꯏꯗ ꯆꯠꯁꯤ ꯍꯥꯏꯅꯣ ꯆꯥꯛ ꯏꯁꯤꯡꯗꯤ ꯀꯃꯥꯏꯅ ꯇꯧꯕ ꯍꯣꯔꯦꯟ

ꯑꯣ ꯑꯗꯣ ꯆꯠꯄꯗꯤ ꯑꯗꯨꯝ ꯏꯕꯥꯟꯅꯤꯈꯇ ꯍꯧꯅꯔ ꯆꯠꯂꯗ꯭ꯔ ꯅꯠꯇ꯭ꯔꯒꯅ ꯑꯩꯈꯣꯏ ꯑꯗ꯭ꯋꯥꯏꯗꯒꯤ ꯀꯅꯥ ꯀꯅꯥ ꯈꯣꯝꯈꯤꯁꯤꯒꯦ ꯄꯨꯟꯅ ꯆꯠꯃꯤꯟꯅꯅꯕ ꯎꯝ ꯑꯥ ꯑꯗꯣ ꯃꯣꯏ ꯃꯅꯤꯡꯀꯥꯏ ꯃꯆꯥ ꯀꯅꯥ ꯀꯅꯥꯅꯣ ꯉꯁꯥꯏ ꯑꯩꯈꯣꯏꯒ ꯆꯠꯃꯤꯟꯅꯅꯤꯅ ꯍꯥꯏꯈꯤꯕꯗꯣ ꯑꯗꯣ ꯆꯠꯃꯤꯟꯅꯕꯗ ꯍꯣꯏ ꯃꯅꯤꯡꯀꯥꯏ ꯈꯣꯝꯃꯛꯑꯅꯤ ꯑꯗꯣ ꯃꯣꯏ ꯃꯃꯥꯡꯀꯥꯏꯒꯤ ꯅꯪꯅ ꯈꯪꯅ ꯆꯥꯟꯅꯕ ꯃꯤ ꯈꯔ ꯂꯩꯕꯗꯣ ꯑꯗꯣ ꯃꯣꯏ ꯀꯥꯎꯒꯈ꯭ꯔꯦꯅꯦ ꯃꯣꯏ ꯃꯃꯤꯡꯁꯤꯡꯗꯣ ꯃꯣꯏ ꯀꯩꯅꯣ ꯇꯧꯔꯀꯥꯟꯗ ꯃꯣꯏ ꯄꯨꯟꯅ ꯑꯗꯨꯝ ꯇꯧꯔꯒ ꯂꯥꯛꯑꯣ ꯑꯗꯣ ꯑꯩꯅ ꯃꯃꯤꯡꯁꯤꯡꯗꯣ ꯍꯥꯏꯗꯧꯁꯨ ꯃꯃꯤꯡꯗꯣ ꯀꯥꯎꯈ꯭ꯔꯦ ꯑꯗꯣ ꯅꯪꯅ ꯍꯥꯏꯐꯦꯠ ꯍꯥꯏꯔꯒ ꯑꯗꯨꯝ ꯈꯣꯝꯃꯒ ꯂꯥꯛꯑꯣꯅꯦ ꯑꯩꯈꯣꯏꯁꯨ ꯑꯗꯨꯝ ꯈꯪꯅꯅꯕ ꯑꯣ ꯑꯗꯨꯗꯤ ꯍꯣꯔꯦꯟꯁꯦ ꯑꯥ ꯌꯧꯔꯒ ꯑꯗꯨꯝ ꯐꯝꯕ ꯈꯣꯠꯄꯗꯤ ꯑꯗꯨꯝ ꯀꯃꯥꯏꯅ ꯀꯃꯥꯏꯅ ꯇꯧꯁꯤꯒꯦ ꯑꯗꯨꯝ ꯄꯨꯂꯞ ꯐꯝꯃꯤꯟꯅꯗꯣꯏꯔꯥ ꯅꯠꯇ꯭ꯔꯒꯅ ꯑꯗꯨꯝ ꯀꯃꯥꯏꯅ ꯇꯧꯕꯅꯣ ꯑꯥ ꯑꯥ ꯑꯗꯣ ꯐꯤꯗꯥ ꯂꯧ ꯆꯠꯄꯗꯣ ꯍꯥꯏꯐꯦꯠ ꯏꯕꯥꯟꯅꯤ ꯊꯣꯛꯑꯒ ꯆꯠꯂꯨꯁꯤꯅꯥ ꯃꯤ ꯑꯇꯩ ꯈꯔꯁꯨ ꯍꯧꯅꯕ ꯍꯥꯏꯕꯗꯤ ꯍꯣꯔꯦꯟ ꯄꯨꯂꯞ ꯃꯌꯥꯝ ꯄꯨꯟꯅ ꯁꯥꯟꯅꯃꯤꯟꯅꯗꯣꯏꯅꯤꯅ ꯑꯥ ꯑꯥ ꯑꯥ ꯑꯥ ꯑꯗꯣ ꯎꯝ ꯑꯗꯣ ꯂꯤꯀꯣꯟ ꯁꯥꯟꯅꯕꯁꯦ ꯍꯣꯔꯦꯟ ꯄꯨꯟꯅ ꯆꯠꯃꯤꯟꯅꯔꯒ ꯁꯥꯟꯁꯨ ꯁꯥꯟꯅꯔꯅꯤ ꯑꯗꯣ ꯍꯣꯔꯦꯟ ꯂꯤꯀꯣꯟ ꯁꯥꯟꯅꯕꯗ ꯅꯨꯡꯗꯥꯡ ꯊꯦꯡꯅꯗꯤ ꯂꯣꯏꯁꯤꯟꯕꯅꯦ ꯑꯗꯣ ꯍꯜꯂꯛꯄꯩꯗꯤ ꯍꯣꯔꯦꯟ ꯀꯃꯥꯏꯅ ꯀꯃꯥꯏꯅ ꯇꯧꯁꯤꯒꯦ

ꯎꯝ ꯎꯝ ꯑꯗꯣ ꯃꯣꯏ ꯑꯦꯟꯁꯥꯡꯕꯨ ꯀꯔꯤ ꯀꯔꯤ ꯊꯣꯡꯅꯤꯅ ꯍꯥꯏꯍꯧꯒꯦ ꯃꯣꯏꯕꯣ

ꯑꯥ ꯑꯣ ꯑꯗꯨ ꯑꯗꯨꯗꯤ ꯃꯣꯏ ꯉꯥ ꯊꯣꯡꯕꯗꯨꯗꯤ ꯉꯥꯗꯨꯗꯤ ꯉꯥꯍꯩ ꯑꯣꯏꯖꯥꯠꯂꯥ ꯅꯠꯇ꯭ꯔꯒ ꯁꯥꯔꯦꯡ ꯑꯣꯏꯖꯥꯠꯂꯥ ꯀꯃꯥꯏꯅ ꯇꯧꯖꯥꯠꯅꯣ ꯉꯥꯗꯣ ꯃꯤ ꯑꯄꯥꯝꯕ ꯄꯥꯝꯗꯕ ꯀꯥꯏ ꯂꯩꯕꯗꯨꯗ

ꯎꯝ ꯎꯝ ꯎꯝ ꯑꯥ ꯑꯗꯨꯗꯤ ꯆꯠꯄꯁꯦ ꯍꯣꯔꯦꯟ ꯄꯨꯡ ꯀꯌꯥ ꯑꯗꯥꯏꯗ ꯆꯠꯁꯦꯕ ꯍꯣꯔꯦꯟ

ꯑꯣ ꯎꯝ ꯎꯝ ꯎꯝ ꯑꯗꯨꯗꯤ ꯀꯩꯅꯣ ꯇꯧꯁꯦ ꯑꯗꯨꯗꯤ ꯆꯠꯄꯗꯣ ꯈꯤꯇꯪ ꯉꯟꯅ ꯂꯣꯏꯁꯤꯜꯂꯒ ꯆꯠꯄ ꯑꯗꯨꯅ ꯐꯗꯧ ꯃꯥꯜꯂꯦꯕꯣ ꯍꯣꯏ ꯍꯣꯏ ꯎꯝ ꯎꯝ ꯑꯣ ꯍꯣꯏ ꯌꯥꯏ ꯌꯥꯏ ꯑꯗꯨꯗꯤ ꯊꯣꯛꯑꯝꯗꯥꯏꯗ ꯍꯥꯏꯒꯦ ꯊꯝꯃꯦ ꯊꯝꯃꯦꯀꯣ